ꯗ꯭ꯔꯥꯏꯚꯔ ꯅꯪꯒꯤ ꯀꯩꯅꯣꯒꯤ ꯁꯤꯒꯤ ꯀꯩꯅꯣꯁꯦ ꯒꯥꯔꯤꯁꯦ ꯑꯩꯈꯣꯏ ꯇꯣꯡꯕꯁꯨ ꯌꯥꯝ ꯅꯨꯡꯉꯥꯏꯇ꯭ꯔꯦ ꯁꯤ ꯀꯃꯥꯏꯅ ꯇꯧꯔꯤꯅꯣ ꯈꯪꯗꯦ ꯑꯩꯈꯣꯏꯁꯨ ꯄꯩꯁꯥꯁꯦ ꯄꯤꯔꯒ ꯅꯦꯛꯏꯅꯤ ꯁꯤ ꯇꯣꯡꯒꯦꯅ ꯈꯣꯡꯅ ꯆꯠꯄ ꯌꯥꯗꯕ ꯃꯐꯝ ꯑꯣꯏꯕꯅꯤꯅ ꯁꯤ ꯑꯩꯈꯣꯏꯁꯨ ꯀꯩꯅꯣ ꯑꯔꯥꯞꯄꯗ ꯆꯠꯂꯛꯄꯅꯤꯅ ꯈꯤꯇꯪ ꯅꯨꯡꯉꯥꯏꯅ ꯇꯣꯡꯅꯤꯡꯕꯅꯦ ꯑꯗꯣ ꯄꯩꯁꯥꯁꯨ ꯆꯞ ꯆꯥꯅ ꯑꯗꯨꯝ ꯄꯤꯔꯤꯅꯤ ꯑꯗꯨ ꯀꯃꯥꯏꯅ ꯇꯧꯔꯤꯅꯣ ꯈꯪꯗꯦ ꯁꯤꯠꯀꯁꯦ ꯂꯣꯏꯔꯦ ꯑꯃꯨꯛꯇꯣꯏꯕ ꯁꯤ ꯌꯦꯡꯉꯨꯅꯦ ꯁꯦ ꯂꯣꯏꯅ ꯃꯣꯠꯇꯅ ꯁꯦꯒꯥꯏꯁꯨ ꯁꯦꯒꯥꯏꯔꯦ ꯑꯗꯒꯤ ꯁꯤꯒꯁꯨ ꯈꯠꯇꯣꯛꯄ ꯌꯥꯏ ꯐꯤꯔꯣꯟꯒꯁꯨ ꯂꯣꯏꯅ ꯃꯣꯠꯂꯦ ꯐꯅ ꯐꯖꯅ ꯊꯣꯛꯂꯛꯄꯅꯦ ꯑꯗꯣ ꯀꯃꯥꯏꯅ ꯇꯧꯔꯤꯅꯣ ꯈꯪꯗꯦ ꯅꯣꯏ ꯁꯤ ꯀꯔꯤꯃꯇ ꯌꯦꯡꯖꯤꯟ ꯈꯣꯠꯆꯤꯟ ꯇꯧꯗ꯭ꯔꯕꯕ ꯅꯣꯏꯕꯨ ꯁꯤꯕꯨ ꯑꯗꯣ ꯅꯣꯏ ꯁꯤ ꯑꯦꯖꯦꯟꯁꯤꯁꯦ ꯑꯩꯈꯣꯏꯅ ꯁꯨꯝ ꯐꯖꯅ ꯌꯥꯒꯗ꯭ꯔꯥꯅ ꯑꯩꯈꯣꯏꯁꯨ ꯅꯨꯡꯉꯥꯏꯒꯗ꯭ꯔꯥꯅ ꯐꯣꯟ ꯅꯝꯕꯔ ꯌꯥꯎꯅꯕꯗꯨꯗ ꯇꯧꯔꯨꯕ ꯋꯥꯅꯤ ꯑꯗꯨ ꯅꯣꯏ ꯁꯤ ꯀꯃꯥꯏꯅ ꯁꯨꯃꯥꯏꯅ ꯇꯧꯔꯛꯇꯥꯔꯗꯤ ꯑꯩꯈꯣꯏꯁꯨ ꯑꯃꯨꯛ ꯍꯟꯅ ꯅꯣꯏꯒꯤ ꯁꯤꯗꯗꯤ ꯅꯦꯛꯅꯤꯡꯗ꯭ꯔꯦ ꯅꯣꯏ ꯁꯤ ꯃꯑꯣꯡ ꯃꯇꯧꯁꯤꯗꯗꯤ ꯑꯗꯒꯤ ꯈꯤꯇꯪ ꯀꯝꯐꯣꯔꯇꯦꯕꯜ ꯑꯣꯏꯗꯦ ꯏꯁꯥꯗꯁꯨ ꯇꯣꯡꯕ ꯈꯣꯠꯄ ꯊꯧꯕꯗꯁꯨ ꯈꯤꯇꯪ ꯑꯩꯈꯣꯏꯒꯤ ꯀꯩ ꯍꯥꯏꯇꯥꯔꯦ ꯅꯨꯡꯉꯥꯏꯅ ꯇꯣꯡꯕ ꯍꯥꯏꯕꯗꯣ ꯑꯣꯏꯗ꯭ꯔꯦ ꯑꯗꯒꯤ ꯌꯥꯡꯕꯁꯨ ꯀꯣꯏꯊꯧ ꯊꯧꯕꯁꯦ ꯒꯥꯔꯤꯁꯤꯁꯨ ꯏꯌꯥ ꯌꯥꯗꯕ꯭ꯔꯥ ꯀꯔꯤꯅꯣꯃ ꯇꯧꯋꯦ ꯑꯗꯒꯤ ꯃꯈꯣꯟ ꯃꯔꯥꯡꯁꯨ ꯌꯥꯝ ꯍꯧꯋꯦ ꯈꯣꯠꯂꯦ ꯒꯥꯔꯤꯁꯦ ꯀꯃꯥꯏꯅ ꯇꯧꯔꯤꯅꯣ ꯈꯪꯗꯦꯅꯦ ꯁꯤꯕꯣ ꯐꯖꯅ ꯅꯪꯒꯤ ꯃꯑꯣꯡꯗ ꯌꯦꯡꯉꯒ ꯑꯐꯕ ꯑꯃ ꯄꯣꯔꯛꯑꯗꯤ ꯐꯗꯧꯕ ꯑꯩꯈꯣꯏꯗꯤ ꯒꯥꯔꯤꯗꯣ ꯂꯦꯝꯃꯁꯨ ꯑꯩꯈꯣꯏꯁꯨ ꯃꯈꯟ ꯃꯌꯥꯝ ꯂꯩꯔꯤꯄꯣꯠꯅꯤ ꯑꯗꯨꯗ ꯅꯣꯏꯒꯤꯁꯤꯅ ꯈꯤꯇꯪ ꯐꯒꯗ꯭ꯔꯥꯅ ꯑꯩꯈꯣꯏꯁꯨ ꯇꯣꯡꯉꯛꯄꯒꯤ ꯋꯥꯅꯤ ꯑꯗꯨ ꯁꯨꯃꯥꯏꯅ ꯇꯧ ꯇꯥꯔꯒꯗꯤ ꯅꯣꯏ ꯃꯇꯨꯡ ꯃꯅꯥꯎ ꯑꯩꯈꯣꯏꯒꯤ ꯀꯩꯅꯣꯁꯦ ꯀꯔꯤ ꯀꯦꯞꯁꯦ ꯑꯩꯈꯣꯏ ꯇꯣꯡꯅꯤꯡꯗ꯭ꯔꯦꯕ ꯁꯨꯃꯥꯏꯅ ꯇꯧ ꯇꯥꯔꯒꯗꯤ ꯑꯗꯨꯝ ꯅꯣꯏ ꯃꯈꯥ ꯇꯥꯅ ꯑꯗꯨꯝ ꯃꯈꯥ ꯇꯥꯅ ꯊꯕꯛ ꯆꯠꯊꯕ ꯃꯇꯝꯗ ꯅꯣꯏ ꯁꯨꯃꯥꯏꯅ ꯇꯧ ꯇꯥꯔꯗꯤ ꯌꯥꯔꯔꯣꯏꯕ ꯅꯣꯏꯁꯦ ꯑꯗꯨꯝ ꯈꯔ ꯆꯦꯛ ꯇꯧꯕꯤꯌꯣ ꯃꯇꯨꯡ ꯃꯅꯥꯎꯗꯤ ꯀꯣ